ꯑꯥ ꯍꯜꯂꯣ ꯃꯥꯅꯦ ꯃꯥꯅꯦ ꯇ꯭ꯔꯦꯗꯤꯁꯟꯅꯦꯜ ꯑꯦꯇꯌꯥꯔ ꯗ꯭ꯔꯦꯁ ꯌꯣꯟꯕ ꯀꯂꯦꯛꯁꯟꯒꯤ ꯃꯐꯝꯗꯨꯅꯦ ꯍꯥꯏꯔꯤꯕꯛꯎ

ꯑꯥ ꯂꯩꯌꯦ ꯂꯩꯌꯦ ꯍꯣꯏ ꯍꯣꯏ ꯍꯧꯖꯤꯛ ꯍꯧꯖꯤꯛ ꯅꯧꯅ ꯆꯍꯤꯁꯤꯒꯤ ꯃꯇꯨꯡ ꯏꯟꯅꯗꯤ ꯑꯅꯧꯕ ꯑꯃ ꯑꯩꯈꯣꯏꯒꯤ ꯀꯇꯟꯗ ꯑꯣꯏꯅ ꯂꯥꯛꯄ ꯃꯐ꯭ꯂꯔ ꯑꯅꯧꯕ ꯂꯥꯛꯑꯦ ꯑꯗꯨꯅ ꯈꯔ ꯐꯒꯅꯦꯅ ꯈꯜꯂꯤ ꯁꯥꯔ ꯑꯗꯨꯗꯤ ꯑꯣ ꯃꯥꯅꯦ ꯃꯥꯅꯦ ꯑꯧ ꯑꯧ ꯃꯥꯏꯒꯤ ꯄ꯭ꯔꯥꯏꯖꯁꯦ ꯍꯧꯖꯤꯛꯄꯨꯗꯤ ꯅꯧꯔꯤꯕꯅꯤꯅ ꯃꯥꯒꯤ ꯐꯤꯛꯁ ꯄ꯭ꯔꯥꯏꯁ ꯑꯣꯏꯔꯅꯤ ꯍꯥꯏꯕꯅꯤ ꯑꯅꯧꯕꯅꯤꯅ ꯑꯅꯧꯕꯅꯤꯅ ꯄ꯭ꯔꯥꯏꯖꯇꯨ ꯃꯃꯟꯗꯤ ꯁꯕꯦꯟ ꯊꯥꯎꯖꯟꯃꯨꯛ ꯂꯥꯛꯄ ꯌꯥꯏ ꯑꯗꯨ ꯁꯥꯔꯅ ꯄꯥꯝꯕꯤꯔꯒꯗꯤ ꯑꯩꯈꯣꯏ ꯑꯗꯨꯝ ꯊꯃꯝꯃꯒꯦꯅ ꯑꯣ ꯂꯩꯌꯦ ꯂꯩꯌꯦ ꯑꯗꯨꯁꯨ ꯂꯩꯌꯦ ꯑꯗꯨꯗꯤ ꯈꯤꯇꯪꯗꯤ ꯀꯩꯅꯣ ꯇꯧꯔꯦ ꯑꯅꯧꯕꯗꯤ ꯄꯥꯛ ꯅꯠꯇꯕꯅꯤꯅ ꯐꯥꯏꯕ ꯊꯥꯎꯖꯟꯃꯨꯛ ꯂꯥꯛꯀꯗꯣꯏꯅꯤ ꯃꯥꯏꯗꯤ ꯋꯦꯁ ꯀꯣꯠꯀꯤ ꯑꯥ ꯑꯣ ꯁꯥꯏꯖꯇꯤ ꯐꯪꯅꯤ ꯑꯦꯛꯁ ꯑꯦꯛꯁꯁꯨ ꯑꯦꯛꯁꯦꯜꯁꯨ ꯐꯪꯒꯗꯕꯅꯤ ꯑꯦꯜꯁꯨ ꯏꯁꯃꯣꯜꯁꯨ ꯂꯣꯏ ꯂꯩꯅꯤ ꯑꯦꯝꯁꯨ ꯑꯧ ꯍꯣꯏ ꯐꯤꯠꯅ ꯐꯤꯠ ꯃꯔꯤ ꯃꯉꯥꯥꯃꯨꯛꯇꯤ ꯑꯗꯨꯝ ꯁꯥꯡꯅꯤ ꯃꯥꯒꯤ ꯑꯄꯥꯛꯄꯗꯨꯅ ꯐꯤꯠ ꯑꯃ ꯑꯅꯤ ꯑꯗꯨꯋꯥꯏꯃꯨꯛ ꯑꯆꯧꯕꯁꯨ ꯂꯩ ꯃꯆꯥꯁꯨ ꯂꯩ ꯑꯗꯨ ꯁꯥꯔꯒꯤ ꯑꯄꯥꯝꯕꯗ ꯂꯩꯔꯦ ꯑꯗꯨꯗꯤ ꯑꯧ ꯃꯥꯅꯦ ꯃꯥꯅꯦ ꯕꯥꯖꯥꯔ ꯃꯌꯥ ꯗꯥꯏꯔꯦꯛ ꯃꯤꯟ ꯕꯥꯖꯥꯔꯗ

ꯇꯥꯏꯌꯦ ꯑꯣꯀꯦ ꯑꯣꯀꯦ ꯁꯥꯔꯒꯤ ꯑꯄꯥꯝꯕꯗꯨ ꯑꯗꯨꯝ ꯌꯧꯔꯛꯑꯒ ꯑꯗꯨꯝ ꯈꯪꯂꯅꯤꯅ ꯍꯣꯏ ꯍꯣꯏ ꯑꯣ ꯁꯥꯔ ꯍꯣꯏ ꯌꯥꯏꯌꯦ ꯌꯥꯏꯌꯦ ꯑꯥ ꯊꯦꯡ ꯌꯨ ꯊꯦꯡ ꯌꯨ